ꯀꯔꯤꯒꯨꯝꯕ ꯑꯩꯅ ꯑꯇꯣꯞꯄ ꯀꯟꯇ꯭ꯔꯤ ꯂꯩꯕꯥꯛ ꯑꯃꯗ ꯆꯠꯄꯒꯤ ꯈꯨꯗꯣꯡꯆꯥꯕ ꯐꯪꯂꯕꯗꯤ ꯑꯩ ꯂꯟꯗꯟꯗ ꯆꯠꯄ ꯄꯥꯝꯃꯤ ꯃꯔꯝꯗꯤ ꯃꯐꯝ ꯑꯗꯨꯒꯤ ꯆꯠꯅꯔꯤꯕ ꯆꯠꯅ ꯀꯥꯡꯂꯣꯟ ꯃꯣꯏꯒꯤ ꯃꯦꯅꯔ ꯂꯨꯕ ꯅꯥꯟꯕꯁꯤꯡ ꯑꯗꯨ ꯑꯩꯍꯥꯛ ꯌꯥꯝꯅ ꯄꯥꯝꯖꯩ ꯃꯐꯝ ꯈꯔ ꯃꯔꯨꯑꯣꯏꯅ ꯑꯩꯈꯣꯏꯅ ꯃꯃꯤꯡ ꯑꯣꯏꯅ ꯄꯟꯕ ꯌꯥꯕꯗ ꯇꯋꯥꯔ ꯕ꯭ꯔꯤꯖ ꯂꯟꯗꯟ ꯑꯥꯏ ꯀ꯭ꯌꯨ ꯒꯥꯔꯗꯦꯟ ꯀ꯭ꯌꯨ ꯒꯥꯔꯗꯦꯟ ꯍꯥꯏꯔꯤꯕ ꯒꯥꯔꯗꯦꯟ ꯑꯁꯤ ꯑꯩꯅ ꯄꯤꯛꯂꯤꯉꯩꯗꯒꯤ ꯌꯥꯝꯅ ꯌꯦꯡꯖꯅꯤꯡꯕ ꯒꯥꯔꯗꯦꯟ ꯑꯃꯅꯤ ꯃꯁꯤꯗ ꯊꯥꯔꯤꯕ ꯂꯩꯁꯤꯡ ꯑꯗꯨ ꯃꯈꯜ ꯈꯨꯗꯤꯡꯃꯛꯀꯤ ꯂꯩ ꯐꯪꯉꯤ ꯑꯩꯍꯥꯛꯅ ꯌꯨꯇꯨꯕ ꯑꯃꯗꯤ ꯒꯨꯒꯜꯗ ꯀꯩꯗ ꯌꯦꯡꯕ ꯃꯇꯝꯗ ꯍꯥꯏꯔꯤꯕ ꯒꯥꯔꯗꯦꯟ ꯑꯁꯤ ꯑꯗꯨꯛꯀꯤ ꯃꯇꯤꯛ ꯐꯖꯕꯅ ꯃꯔꯝ ꯑꯣꯏꯔꯒ ꯑꯩ ꯄꯤꯛꯂꯤꯉꯥꯏꯗꯒꯤ ꯃꯐꯝ ꯑꯁꯤꯗ ꯑꯩ ꯇꯨꯔ ꯇꯧꯕ ꯄꯥꯝꯖꯩ ꯇꯋꯥꯔ ꯑꯣꯐ ꯂꯟꯗꯟ ꯍꯦꯔꯤ ꯄꯣꯇꯔ ꯍꯦꯔꯤ ꯄꯣꯇꯔ ꯁꯦꯝꯈꯤꯕ ꯁꯥꯈꯤꯕ ꯏꯁꯇꯗꯤꯑꯣ ꯍꯥꯏꯕꯗꯤ ꯑꯩꯈꯣꯏ ꯑꯩꯅ ꯍꯦꯔꯤ ꯄꯣꯇꯔ ꯁꯤꯃꯥ ꯑꯁꯤ ꯌꯦꯡꯕ ꯃꯇꯝꯗ ꯃꯥꯒꯤ ꯍꯥꯏꯔꯤꯕ ꯏꯁꯇꯗꯤꯑꯣ ꯑꯁꯤ ꯑꯩꯅ ꯌꯥꯝꯅ ꯌꯦꯡꯖꯅꯤꯡꯕ ꯄꯤꯛꯂꯤꯉꯥꯏꯗꯒꯤ ꯑꯩꯒꯤ ꯋꯥꯈꯜꯗ ꯍꯥꯏꯔꯤꯕ ꯃꯐꯝ ꯑꯁꯤꯗ ꯆꯠꯂꯒꯗꯤ ꯍꯦꯔꯤ ꯄꯣꯇꯔ ꯍꯥꯏꯔꯤꯕ ꯁꯦꯝꯈꯤꯕ ꯁꯥꯈꯤꯕ ꯃꯐꯝ ꯑꯁꯤ ꯌꯦꯡꯖꯒꯦ ꯍꯥꯏꯗꯨꯅ ꯈꯟꯕ ꯃꯐꯝ ꯑꯃꯅꯤ ꯔꯤꯚꯔ ꯊꯤꯝꯁ ꯍꯥꯏꯔꯤꯕ ꯔꯤꯚꯔ ꯊꯤꯝꯁ ꯑꯁꯤꯁꯨ ꯑꯩꯈꯣꯏꯒꯤ ꯃꯐꯝ ꯑꯁꯤꯗ ꯂꯩꯔꯤꯕ ꯆꯦꯜꯂꯤꯕ ꯇꯨꯔꯦꯜ ꯔꯤꯚꯔ ꯊꯤꯝꯁ ꯑꯁꯤ ꯑꯗꯨꯛꯀꯤ ꯃꯇꯤꯛ ꯄꯥꯛꯄ ꯆꯥꯎꯕ ꯔꯤꯚꯔ ꯇꯨꯔꯦꯜ ꯃꯈꯜ ꯑꯃꯅꯤ ꯍꯥꯏꯖꯅꯤꯡꯉꯤ ꯃꯁꯤꯗ ꯂꯩꯔꯤꯕ ꯃꯄꯥꯟ ꯑꯃꯗꯒꯤ ꯃꯄꯥꯟ ꯑꯃꯗ ꯎꯕ ꯉꯝꯗꯕꯒꯤ ꯄꯣꯠꯁꯨ ꯑꯩꯅ ꯎꯕ ꯐꯪꯖꯩ ꯑꯗꯨꯅ ꯃꯐꯝ ꯑꯁꯤꯗ ꯆꯠꯇꯨꯅ ꯍꯥꯏꯔꯤꯕ ꯇꯨꯔꯦꯜ ꯑꯁꯤ ꯑꯩ ꯏꯃꯤꯠꯅ ꯌꯦꯡꯕ ꯄꯥꯝꯖꯩ ꯕꯤꯛ ꯕꯦꯟ ꯍꯦꯟꯗꯜ ꯄꯥꯛ ꯄꯥꯛ ꯄꯥꯛ ꯍꯦꯟꯗꯜ ꯄꯥꯛ ꯍꯥꯏꯔꯤꯕ ꯄꯥꯛ ꯑꯁꯤꯁꯨ ꯑꯩꯈꯣꯏꯅ ꯃꯈꯜ ꯈꯨꯗꯤꯡꯃꯛꯀꯤ ꯁꯥꯟꯅꯕ ꯑꯉꯥꯡꯁꯤꯡꯒꯤ ꯑꯣꯏꯕ ꯁꯥꯟꯅꯕ ꯃꯐꯝꯁꯤꯡ ꯂꯣꯏꯅꯃꯛ ꯁꯤꯗ ꯐꯪꯉꯤ ꯍꯥꯏꯖꯅꯤꯡꯉꯤ ꯑꯗꯨꯅ ꯃꯐꯝ ꯑꯁꯤꯗ ꯑꯩꯈꯣꯏꯅ ꯆꯠꯄꯒꯤ ꯈꯨꯗꯣꯡꯆꯥꯕ ꯐꯪꯂꯒꯗꯤ ꯑꯩꯍꯥꯛ ꯆꯠꯆꯅꯤꯡꯉꯤ ꯃꯐꯝ ꯑꯁꯤꯒꯤ ꯆꯠꯅꯔꯤꯕ ꯃꯣꯏꯒꯤ ꯆꯠꯅ ꯀꯥꯡꯂꯣꯟ ꯆꯥꯔꯤꯕ ꯆꯤꯟꯖꯥꯛ ꯑꯩꯅ ꯌꯥꯝ ꯄꯥꯝꯖꯩ ꯁꯦꯠꯂꯤꯕ ꯐꯤꯖꯦꯠ ꯃꯣꯏꯒꯤ ꯆꯔꯁ ꯀꯥꯕꯒꯤ ꯅꯤꯌꯣꯝ ꯅꯤꯇꯤ ꯃꯌꯥꯝ ꯑꯃꯒ ꯑꯃꯒ ꯅꯨꯡꯁꯤꯅꯕ ꯑꯗꯒꯤ ꯑꯩꯈꯣꯏꯅ ꯇ꯭ꯔꯥꯕꯦꯜ ꯇꯧꯕ ꯅꯨꯄꯤ ꯑꯃꯅ ꯆꯠꯄ ꯃꯇꯝꯗꯁꯨ ꯑꯩꯈꯣꯏꯒꯤ ꯑꯗꯨꯛꯀꯤ ꯃꯇꯤꯛ ꯔꯤꯛꯁ ꯑꯣꯏꯗꯕ ꯑꯩꯈꯣꯏꯕꯨ ꯕꯦꯕꯥꯔ ꯇꯧꯕꯤꯕ ꯖꯒꯥ ꯑꯃꯅꯤ ꯍꯥꯏꯅ ꯂꯧꯖꯩ ꯑꯗꯨꯅ ꯑꯩ ꯂꯟꯗꯟ ꯑꯁꯤ ꯄꯤꯛꯂꯤꯉꯥꯏꯗꯒꯤ ꯍꯧꯅ ꯌꯥꯝꯅ ꯆꯠꯆꯅꯤꯡꯕ ꯖꯒꯥ ꯑꯃꯅꯤ ꯂꯟꯗꯟꯗ ꯐꯪꯂꯤꯕ ꯃꯣꯏꯒꯤ ꯄꯣꯠ ꯆꯩꯁꯤꯡ ꯃꯣꯏꯒꯤ ꯐꯤꯔꯣꯟ ꯑꯗꯒꯤ ꯐꯝꯂꯤꯕ ꯃꯥꯔꯀꯦꯠ ꯀꯤ ꯈꯨꯐꯝ ꯆꯥꯐꯝ ꯃꯣꯏꯒꯤ ꯇꯧꯅꯔꯤꯕ ꯈꯨꯗꯤꯡꯃꯛ ꯂꯨꯕ ꯅꯥꯟꯕ ꯑꯩ ꯌꯥꯝꯅ ꯄꯥꯝꯖꯩ ꯁ꯭ꯀꯨꯜꯗ ꯑꯣꯏꯔꯣ ꯑꯗꯨꯛꯀꯤ ꯃꯇꯤꯛ ꯃꯣꯏꯒꯤ ꯁ꯭ꯀꯨꯜꯒꯤ ꯁꯤꯁꯇꯦꯝ ꯚꯦꯟ ꯇꯣꯡꯕꯒꯤ ꯆꯠꯄꯒꯤ ꯑꯉꯥꯡꯁꯤꯡꯗ ꯁꯥꯇ꯭ꯔꯁꯤꯡꯗ ꯂꯥꯏꯔꯤꯛ ꯇꯥꯛꯄꯤꯕꯒꯤ ꯅꯤꯇꯤ ꯅꯤꯌꯣꯝꯁꯨ ꯑꯩꯅ ꯌꯥꯝꯅ ꯄꯥꯝꯖꯩ ꯑꯉꯥꯡꯁꯤꯡꯕꯨ ꯄꯤꯛꯂꯤꯉꯥꯏꯗꯒꯤ ꯃꯣꯏꯒꯤ ꯃꯣꯏꯒꯤ ꯍꯩꯖꯕ ꯇꯦꯂꯦꯟ ꯀꯌꯥꯁꯨ ꯄꯨꯊꯣꯛꯍꯟꯗꯨꯅ ꯃꯁꯥꯒꯤ ꯑꯄꯥꯝꯕ ꯂꯝꯕꯤꯗ ꯏꯜꯍꯟꯕꯒꯤ ꯑꯣꯖꯥꯁꯤꯡꯅ ꯃꯣꯏꯒꯤ ꯇꯤꯆꯔꯁꯤꯡꯅꯒ ꯒꯥꯏꯠ ꯇꯧꯕꯤꯗꯨꯅ ꯑꯉꯥꯡꯁꯤꯡꯕꯨ ꯑꯋꯥꯡꯕ ꯊꯥꯛꯇ ꯊꯥꯡꯒꯠꯄꯤꯕꯒꯤ ꯃꯃꯤꯁꯨ ꯑꯩꯅ ꯎꯕ ꯐꯪꯖꯩ ꯃꯔꯝ ꯑꯗꯨꯅ ꯍꯥꯏꯔꯤꯕ ꯃꯐꯝ ꯃꯇꯝ ꯆꯥꯔꯕꯗꯤ ꯑꯩ ꯂꯟꯗꯟ ꯍꯥꯏꯔꯤꯕ ꯃꯐꯝ ꯑꯁꯤꯗ ꯑꯩ ꯆꯠꯆꯒꯦ ꯍꯥꯏꯅ ꯑꯩꯅ ꯈꯟꯖꯔꯤꯕꯅꯤ ꯍꯥꯏꯗꯦꯜ ꯄꯥꯛ ꯄꯥꯛ ꯑꯁꯤꯗ ꯑꯩꯈꯣꯏꯒꯤ ꯑꯉꯥꯡꯁꯤꯡꯒꯤ ꯑꯣꯏꯕ ꯁꯥꯟꯅꯕ ꯂꯥꯏꯔꯤꯛ ꯄꯥꯐꯝ ꯑꯣꯏꯔꯣ ꯕꯣꯜ ꯁꯥꯟꯅꯕ ꯑꯣꯏꯔꯣ ꯕꯥꯁꯀꯦꯠ ꯕꯣꯜ ꯁ꯭ꯋꯤꯃꯤꯡ ꯈꯨꯗꯤꯡꯃꯛ ꯃꯈꯜ ꯈꯨꯗꯤꯡꯃꯛꯀꯤ ꯑꯉꯥꯡꯁꯤꯡꯒꯤ ꯁꯥꯟꯅꯕꯒꯤ ꯃꯈꯜ ꯈꯨꯗꯤꯡꯃꯛꯀꯤ ꯖꯒꯥ ꯃꯐꯝ ꯍꯦꯗꯜ ꯄꯥꯛ ꯑꯁꯤꯗ ꯂꯩ ꯑꯗꯨꯅ ꯑꯉꯥꯡꯁꯤꯡ ꯄꯨꯕꯤꯕ ꯃꯇꯝꯗꯁꯨ ꯑꯗꯨꯛꯀꯤ ꯃꯇꯤꯛ ꯅꯨꯡꯉꯥꯏꯒꯗꯕ ꯃꯐꯝꯅꯤ ꯇꯋꯥꯔ ꯂꯩꯔꯤꯕꯁꯤꯡ ꯑꯗꯨ ꯋꯥꯡꯉ ꯋꯥꯡꯕ ꯇꯋꯥꯔ ꯀꯌꯥ ꯑꯃ ꯂꯩ ꯂꯟꯗꯟ ꯑꯁꯤꯗ ꯃꯁꯤ ꯎꯔꯨꯕ ꯃꯇꯝꯗ ꯑꯩꯅ ꯐꯣꯟꯗ ꯇꯤ ꯚꯤꯗ ꯎꯕ ꯃꯇꯝꯗ ꯑꯩ ꯆꯠꯆꯅꯤꯡꯕ ꯐꯥꯎꯈꯤꯕꯅꯤ ꯕꯤꯛ ꯕꯦꯟ ꯍꯥꯏꯔꯤꯕ ꯃꯐꯝ ꯑꯁꯤꯁꯨ ꯌꯥꯝꯅ ꯐꯖꯕ ꯄꯥꯛꯄ ꯆꯥꯎꯕ ꯂꯨꯕ ꯅꯥꯟꯕ ꯑꯃꯒ ꯑꯃꯒ ꯊꯦꯡꯅꯕ ꯃꯇꯝꯗ ꯑꯩꯈꯣꯏꯒꯤ ꯅꯨꯡꯁꯤꯅꯕꯒꯤ ꯄꯣꯠ ꯑꯃꯈꯛ ꯎꯕ ꯐꯪꯖꯩ ꯃꯔꯝ ꯑꯗꯨꯅ ꯃꯐꯝ ꯑꯁꯤꯗ ꯃꯇꯝ ꯃꯐꯝ ꯃꯇꯝ ꯆꯥꯕ ꯃꯇꯝꯗ ꯃꯌꯥꯝꯁꯨ ꯆꯠꯄꯒꯤ ꯑꯁꯥ ꯊꯝꯕꯤꯌꯨ ꯑꯩꯍꯥꯛꯁꯨ ꯊꯝꯖꯔꯤ ꯑꯗꯨꯒ ꯃꯐꯝ ꯑꯁꯤꯗ ꯀꯣꯏꯗꯨꯅ ꯃꯐꯝ ꯑꯁꯤꯒꯤ ꯅꯨꯡꯉꯥꯏꯕ ꯐꯖꯕ ꯀꯌꯥ ꯑꯗꯨ ꯑꯩꯅ ꯑꯃꯨꯛꯇꯪ ꯎꯕ ꯐꯪꯖꯔꯕꯗꯤ ꯍꯥꯏꯗꯨꯅ ꯋꯥꯈꯜꯗ ꯈꯟꯖꯗꯨꯅ ꯂꯩꯔꯤꯕꯅꯤ ꯏꯁꯇꯗꯤꯑꯣꯗ ꯂꯩꯔꯤꯕ ꯁꯦꯝꯈꯤꯕ ꯃꯌꯥꯝ ꯍꯦꯔꯤ ꯄꯣꯇꯔꯒꯤ ꯏꯁꯇꯗꯤꯑꯣꯗ ꯁꯦꯝꯈꯤꯕ ꯑꯗꯨꯁꯨ ꯁꯥꯈꯤꯕ ꯁꯥꯟꯅꯈꯤꯕ ꯁꯤꯃꯥ ꯑꯗꯨꯗ ꯎꯠꯈꯤꯕ ꯈꯨꯗꯤꯡꯃꯛ ꯑꯩꯅ ꯌꯥꯝꯅ ꯊꯋꯥꯏ ꯇꯥꯅ ꯌꯦꯡꯖꯈꯤꯕ ꯐꯤꯂꯝ ꯑꯃ ꯑꯣꯏꯕꯅ ꯍꯦꯔꯤ ꯄꯣꯇꯔ ꯁꯦꯝꯈꯤꯕ ꯏꯁꯇꯗꯤꯑꯣ ꯑꯗꯨꯁꯨ ꯑꯩ ꯆꯠꯀꯦ ꯍꯥꯏꯕꯒꯤ ꯑꯁꯥꯗ ꯑꯩ ꯍꯧꯖꯤꯛ ꯐꯥꯎꯕ ꯂꯩꯖꯔꯤ ꯔꯤꯚꯔ ꯊꯤꯝꯗ ꯑꯩꯈꯣꯏꯒꯤ ꯕꯣꯠ ꯇꯣꯡꯗꯨꯅ ꯃꯣꯏꯒꯤ ꯕꯣꯠꯇ ꯇꯣꯡꯗꯨꯅ ꯀꯣꯏꯕ ꯇꯨꯔꯤꯁ ꯃꯐꯝꯁꯤꯡꯗ ꯆꯠꯄꯁꯨ ꯑꯩꯍꯥꯛ ꯄꯥꯝꯖꯩ ꯆꯠꯆꯒꯦ ꯍꯥꯏꯅꯁꯨ ꯈꯜꯂꯤ ꯁꯤ ꯂꯥꯏꯞ ꯁꯦꯟꯇꯔ ꯁꯤ ꯂꯥꯏꯞ ꯁꯦꯟꯇꯔ ꯍꯥꯏꯕꯗꯤ ꯃꯐꯝ ꯑꯁꯤꯗ ꯑꯩꯈꯣꯏꯒꯤ ꯒ꯭ꯂꯥꯁ ꯉꯥꯛꯇꯅ ꯇꯧꯔꯒ ꯃꯅꯨꯡꯗ ꯁꯃꯨꯗ꯭ꯔꯗ ꯃꯅꯨꯡꯗ ꯂꯩꯔꯤꯕ ꯉꯥꯁꯤꯡꯗꯨꯕꯨ ꯑꯩꯈꯣꯏꯒꯤ ꯃꯤꯠꯅ ꯍꯦꯛ ꯊꯦꯡꯅꯅ ꯎꯕ ꯉꯝꯕꯒꯤ ꯁꯛꯇꯤꯗꯨꯁꯨ ꯁꯤ ꯂꯥꯏꯞ ꯁꯦꯟꯇꯔꯁꯤꯗ ꯑꯩꯈꯣꯏꯅ ꯎꯕ ꯐꯪꯉꯤ ꯐꯪꯉꯤꯕ ꯄꯣꯠ ꯑꯁꯤ ꯑꯩꯍꯥꯛ ꯐꯣꯟꯗ ꯅꯠꯇ꯭ꯔꯒ ꯇꯤ ꯚꯤꯗ ꯎꯖꯕꯅꯤ ꯏꯁꯥꯅ ꯍꯛꯊꯦꯡꯅꯅ ꯎꯖꯕꯗꯤ ꯅꯠꯇꯦ ꯑꯗꯨꯅ ꯃꯁꯤꯒꯨꯝꯕ ꯃꯐꯝꯁꯤꯡ ꯁꯤꯗ ꯆꯠꯇꯨꯅ ꯑꯩꯅ ꯀꯣꯏꯗꯨꯅ ꯐꯖꯕꯁꯤꯡ ꯑꯁꯤ ꯌꯦꯡꯗꯨꯅ ꯄꯨꯟꯁꯤꯒꯤ ꯅꯨꯡꯉꯥꯏꯕ ꯃꯍꯥꯎ ꯑꯗꯨ ꯐꯪꯖꯅꯤꯡꯉꯤ ꯍꯥꯏꯅ ꯍꯥꯏꯖꯅꯤꯡꯉꯤ